ꯅꯣꯕꯦꯜ ꯄꯥꯝꯕ ꯅꯣꯕꯦꯜ ꯄꯥꯕ ꯍꯥꯏꯕꯁꯤ ꯃꯤꯑꯣꯏꯕꯒꯤ ꯋꯥꯈꯜ ꯂꯧꯁꯤꯡ ꯍꯦꯟꯒꯠꯄ ꯑꯣꯏꯔꯒꯁꯨ ꯄ꯭ꯔꯣꯐꯦꯁꯅꯦꯜ ꯀꯣꯔꯁ ꯑꯃ ꯆꯠꯂꯤꯕ ꯁꯥꯇ꯭ꯔꯗꯗꯤ ꯈꯨꯗꯝ ꯑꯣꯏꯅ ꯍꯥꯏꯔꯕꯗ ꯅꯣꯕꯦꯜ ꯄꯥꯎꯑꯣꯅ ꯃꯤꯅ ꯏꯃꯥꯟꯅꯕꯅ ꯌꯥꯝ ꯀꯟꯅ ꯍꯥꯏꯔꯛꯏ ꯑꯗꯨꯕꯨ ꯑꯩꯗꯤ ꯃꯇꯝ ꯐꯪꯈꯤꯗꯦ ꯐꯪꯕ ꯃꯇꯝꯗ ꯑꯦꯛꯖꯥꯝꯒꯨꯝꯕ ꯂꯣꯏꯔ ꯃꯇꯝꯗ ꯄꯥꯕꯗꯤ ꯌꯥꯏ ꯑꯗꯨꯕꯨ ꯂꯥꯏꯔꯤꯛ ꯑꯃꯈꯛ ꯍꯥꯏꯔꯛꯏ ꯅꯣ ꯋꯥꯟ ꯋꯤꯜ ꯀ꯭ꯔꯥꯏ ꯍ꯭ꯋꯦꯟ ꯌꯨ ꯗꯥꯏ ꯍꯥꯏꯔꯤꯕ ꯔꯣꯕꯤꯟ ꯁꯔꯃꯒꯤ ꯂꯥꯏꯔꯤꯛ ꯑꯁꯤ ꯌꯥꯝ ꯊꯤꯅ ꯅꯨꯡꯉꯥꯏꯕ ꯂꯥꯏꯔꯤꯛꯄꯨꯗꯤ ꯑꯣꯏꯔꯝꯒꯅꯤ ꯑꯗꯨꯕꯨ ꯑꯩꯍꯥꯛꯇꯤ ꯃꯇꯝꯁꯨ ꯐꯪꯗꯦ ꯑꯗꯨꯒ ꯄꯥꯕꯁꯨ ꯄꯥꯝꯗꯦ ꯁꯦꯡꯅ ꯍꯥꯏꯔꯒꯗꯤ ꯑꯗꯨꯅ ꯁꯤꯒꯤ ꯂꯥꯏꯔꯤꯛ ꯑꯁꯦ ꯏꯃꯥꯟꯅꯕ ꯃꯌꯥꯝꯗꯤ ꯌꯥꯝ ꯄꯥꯎꯑꯣꯅ ꯀꯟꯅ ꯍꯥꯏꯔꯛꯏ ꯑꯗꯨꯕꯨ ꯑꯩꯅ ꯄꯥꯕꯁꯨ ꯃꯇꯝꯁꯨ ꯐꯪꯗꯦ ꯑꯗꯨꯅ ꯄꯥꯕꯁꯨ ꯄꯥꯅꯤꯡꯕ ꯄꯣꯛꯇꯦ ꯑꯗꯨꯅ ꯑꯩ ꯂꯩꯈꯤꯗꯦ ꯑꯗꯨꯕꯨ ꯃꯣꯏꯅ ꯌꯥꯝ ꯀꯟꯅ ꯍꯥꯏꯕꯗꯒꯤ ꯂꯩꯗꯤ ꯂꯩꯈꯤ ꯂꯥꯁꯇ ꯑꯗꯨꯒ ꯑꯗꯨꯝ ꯑꯩꯒꯤ ꯇꯦꯕꯜꯗ ꯇꯥꯔꯒ ꯂꯩ ꯄꯥꯁꯨ ꯄꯥꯗꯦ ꯏꯁꯥꯅ ꯄꯥꯝꯗꯕ ꯑꯣꯏꯕꯅꯤꯅ ꯑꯗꯨꯝ ꯍꯧꯖꯤꯛꯁꯨ ꯂꯩ